ꯍꯜꯂꯣ ꯀꯅꯥ ꯀꯅꯥꯅꯣ ꯑꯧ ꯑꯧ ꯑꯣ ꯗꯤꯜꯂꯤꯗꯒꯤ ꯂꯥꯛꯄꯤꯕ ꯑꯣ ꯑꯩꯈꯣꯏ ꯃꯅꯤꯄꯨꯔꯒꯤ ꯆꯥꯅ ꯊꯛꯅꯕꯒꯤ ꯀꯩ ꯑ ꯑꯣ ꯑꯣ ꯌꯥꯏꯌꯦ ꯌꯥꯏꯌꯦ ꯌꯥꯏꯌꯦ ꯌꯥꯏꯌꯦ ꯀꯩꯀꯩꯅꯣ ꯍꯥꯏꯐꯦꯠ ꯇꯥꯛꯄꯤꯌꯨ ꯌꯥꯅꯤ ꯑꯧ ꯑꯧ

ꯎꯝ ꯎꯝ ꯍꯣꯏ ꯍꯣꯏ ꯍꯣꯏ ꯍꯣꯏ ꯎꯝ

ꯎꯝ ꯑꯧ ꯑꯣꯏ ꯑꯗꯨꯗꯤ ꯑꯩꯅ ꯑꯗꯨꯝ ꯂꯥꯛꯄꯨ ꯂꯥꯛꯄꯤꯔꯗꯤ ꯑꯗꯨꯒꯨꯝꯕꯒꯤ ꯃꯇꯦꯡꯗꯣ ꯀꯩ ꯍꯥꯏ ꯇꯥꯔꯦ ꯏꯃꯥꯟꯅꯕ ꯃꯔꯨꯞ ꯑꯃ ꯑꯣꯏꯅ ꯑꯗꯨꯒꯨꯝꯕꯒꯤ ꯇꯟꯖꯥ ꯑꯗꯣ ꯑꯗꯨꯝ ꯍꯦꯛ ꯊꯣꯛꯂꯛꯄꯒ ꯑꯩꯉꯣꯟꯗ ꯑꯗꯨꯝ ꯍꯥꯏꯕꯤꯔꯒ ꯑꯗꯨꯝ ꯇꯟꯖꯥ ꯐꯪꯉꯗꯤ ꯑꯗꯨꯝ ꯑꯗꯨꯒꯨꯝꯕ ꯆꯥꯟꯁꯇꯣ ꯑꯍꯥꯎꯕ ꯃꯊꯦꯜ ꯑꯗꯨ ꯅꯠꯇꯕ ꯃꯈꯜ ꯃꯊꯦꯜ ꯃꯌꯥꯝ ꯑꯃꯁꯨ ꯂꯩꯔꯤꯌꯦ ꯂꯩꯕꯒꯤꯗꯤ ꯂꯩꯔꯤꯑꯗꯤ ꯎꯝ ꯍꯥꯏꯕꯤꯔꯛꯑꯣ ꯍꯥꯏꯕꯤꯔꯛꯑꯣ ꯎꯝ ꯎꯝ ꯎꯝ ꯎꯝ ꯑꯧ ꯆꯦꯡ ꯃꯃꯤꯡꯅꯤ ꯆꯦꯡ ꯃꯃꯤꯡꯅꯤ ꯎꯝ ꯑꯣ ꯑꯣ ꯅꯠꯇꯦ ꯅꯠꯇꯦ ꯆꯦꯡ ꯃꯃꯤꯡ ꯑꯩꯈꯣꯏ ꯃꯅꯤꯄꯨꯔꯒꯤ ꯑꯣꯏꯕ ꯑꯍꯥꯎꯕ ꯃꯈꯜ ꯑꯣꯏꯅ ꯍꯥꯏ ꯇꯥꯔꯦꯀꯣ ꯌꯥꯝ ꯍꯥꯎꯕ ꯆꯦꯡꯅꯤ ꯍꯣꯏ ꯍꯣꯏ ꯍꯣꯏ ꯈꯔ ꯅꯣꯏꯇꯛ ꯇꯧꯋꯦꯅ ꯗꯔꯝ ꯑꯅ ꯎꯝ ꯎꯝ ꯑꯣ ꯂꯩ ꯂꯩ ꯂꯩ ꯎꯝ ꯎꯝ ꯑ ꯂꯩ ꯂꯩ ꯂꯩ ꯑꯗꯨꯝ ꯅꯪ ꯑꯃꯨꯛꯐꯥꯎ ꯍꯥꯟꯅ ꯀꯥ ꯍꯦꯟꯅ ꯈꯪꯗꯕ ꯃꯅꯤꯄꯨꯔꯒꯤ ꯃꯍꯥꯎꯁꯤꯡꯁꯤꯒꯤ ꯑꯣꯏꯔꯒꯗꯤ ꯃꯈꯜ ꯃꯊꯦꯜ ꯌꯥꯝ ꯂꯩꯈ꯭ꯔꯦ ꯉꯥꯗꯁꯨ ꯍꯥꯏꯔꯒꯗꯤꯀꯣ ꯑꯩꯈꯣꯏꯒꯤ ꯉꯥ ꯃꯍꯥꯎ ꯑꯩꯈꯣꯏ ꯃꯅꯤꯄꯨꯔꯒꯤ ꯑꯣꯏꯕꯗꯗꯤ ꯒ꯭ꯂꯥꯁ ꯀꯥꯞ ꯀꯥꯏꯁꯦ ꯑꯗꯨꯝ ꯆꯥꯎꯔꯗꯤ ꯌꯥꯝ ꯍꯥꯎꯔꯕ ꯉꯥ ꯃꯍꯥꯎ ꯂꯩꯕ ꯄꯣꯠꯅꯤ ꯑꯗꯒꯤ ꯄꯦꯡꯕꯥ ꯀꯩꯀꯥ ꯃꯌꯥꯝ ꯂꯩꯒꯔꯦ ꯉꯥꯗꯗꯤ ꯑꯍꯥꯎ ꯑꯍꯥꯎꯕ ꯑꯗꯨꯝ ꯑꯧ

ꯎꯝ ꯑ ꯉꯥꯔꯤꯀꯥꯏꯁꯦ ꯆꯥꯕ ꯐꯪꯄꯣꯠꯇꯦꯕ ꯑꯥꯗ ꯎꯝ ꯎꯝ ꯎꯝ ꯎꯝ ꯎꯝ ꯎꯝ ꯑꯧ ꯑꯧ

ꯎꯝ ꯑꯧ ꯑꯧ ꯑꯧ ꯎꯇꯤ ꯎꯇꯤ ꯊꯣꯡꯕ ꯎꯝ ꯎꯝ ꯎꯝ ꯑꯧ ꯑꯣ ꯑꯣ ꯍꯣꯏ ꯍꯣꯏ ꯍꯧꯖꯤꯛ ꯍꯧꯖꯤꯛꯀꯤ ꯃꯇꯝꯁꯤꯒꯤ ꯍꯥꯏꯔꯗꯤ ꯌꯣꯡꯆꯥꯛ ꯃꯇꯝꯅꯤ ꯌꯥꯝ ꯍꯥꯎꯋꯤ ꯑ ꯑ ꯌꯣꯡꯆꯥꯛꯁꯨ ꯃꯇꯝ ꯂꯣꯏꯁꯜꯂꯛꯀꯗꯣꯔꯦ ꯑꯗꯒꯤꯗꯤ ꯈꯔ ꯂꯩꯔꯒꯗꯤ ꯄꯥꯟ ꯑꯃꯨꯛ ꯂꯥꯛꯀꯗꯣꯏꯅꯤ ꯍꯣꯏ ꯍꯣꯏ ꯂꯥꯛꯑꯀꯥꯟꯗꯅꯦ ꯂꯥꯛꯑꯀꯥꯟꯗ ꯀꯩꯀꯩ ꯇꯧꯕ ꯌꯥꯒꯦ ꯀꯩꯀꯩ ꯇꯧꯁꯤꯒꯦ ꯑꯗꯨꯝ ꯇꯥꯅꯔꯒ ꯊꯣꯛꯄꯤꯔꯛꯑꯣ ꯑꯗꯨꯒ ꯀꯩꯅꯣ ꯍꯥꯎꯒꯗꯧꯕ ꯀꯩꯗꯧꯗꯧꯕ ꯃꯅꯤꯄꯨꯔꯒꯤ ꯏꯟꯖꯥꯡ ꯑꯍꯥꯎꯕ ꯃꯊꯦꯜ ꯃꯄꯥꯜꯂꯝꯗ ꯑꯃꯨꯛ ꯍꯟꯅ ꯐꯪꯗꯕ ꯄꯣꯠ ꯃꯌꯥꯝ ꯑꯃ ꯂꯩ ꯑꯗꯨ ꯆꯥꯃꯤꯟꯅꯕ ꯈꯣꯠꯃꯤꯟꯟꯕꯒꯤ ꯑꯩꯅ ꯇꯟꯖꯥꯗꯣ ꯑꯩꯅ ꯑꯍꯥꯎ ꯑꯍꯥꯎꯕꯗꯣ ꯈꯟꯖꯔꯒ ꯁꯤꯟꯖꯒꯦꯅꯦ ꯑꯗꯨꯏ ꯇꯥꯏꯃꯤꯡꯗꯨꯃ ꯑꯗꯨꯃꯥꯏꯅ ꯇꯧꯕꯤꯔꯛꯑꯣꯅꯦ ꯍꯣꯏ ꯐꯔꯦ ꯐꯔꯦ ꯎꯝ